ꯑꯩꯍꯥꯛꯅ ꯃꯍꯩ ꯃꯔꯣꯡ ꯑꯃꯁꯨꯡ ꯃꯗꯨꯒꯤ ꯃꯒꯨꯟꯗꯣ ꯆꯥꯊꯣꯛ ꯍꯦꯟꯒꯠꯅꯕꯒꯤꯗꯃꯛꯇ ꯑꯩꯍꯥꯛꯅ ꯀꯔꯝꯕ ꯄꯥꯝꯕꯩꯁꯤꯡ ꯁꯤꯖꯤꯟꯅꯕꯒꯦ ꯍꯥꯏꯔꯒꯗꯤ ꯑꯩꯅ ꯁꯤꯖꯤꯟꯅꯔꯤꯁꯦ ꯍꯤꯡꯒꯣꯜ ꯀꯣꯏꯕ ꯃꯇꯝꯗ ꯅꯠꯇ꯭ꯔꯒ ꯄꯣꯠ ꯊꯥꯕ ꯃꯇꯝꯗ ꯄꯣꯠꯇꯨꯕꯨ ꯄ꯭ꯔꯗꯛꯇꯨꯕꯨ ꯍꯦꯟꯅ ꯃꯍꯩ ꯃꯔꯣꯡꯗꯣ ꯌꯥꯝꯅ ꯄꯨꯊꯣꯛꯅꯕꯒꯤꯗꯃꯛꯇ ꯃꯉꯣꯟꯗ ꯁꯦꯕꯥ ꯁꯦꯕꯤ ꯑꯃ ꯆꯪꯉꯦ ꯃꯈꯣꯡ ꯁꯣꯝꯕꯤꯕ ꯆꯪꯉꯤ ꯐꯣꯔ ꯑꯦꯛꯖꯥꯝꯄꯜ ꯑꯩꯅ ꯍꯋꯥꯏ ꯑꯃ ꯊꯥꯔꯦꯅ ꯈꯜꯂꯁꯤ ꯍꯋꯥꯏ ꯑꯗꯣ ꯃꯈꯣꯡ ꯁꯣꯝꯕꯤꯕ ꯑꯗꯒꯤ ꯃꯥꯒ ꯆꯥꯅꯕ ꯐꯔꯇꯤꯂꯥꯏꯖꯔ ꯑꯣꯏꯔꯣ ꯅꯠꯇ꯭ꯔꯒ ꯍꯣꯝ ꯃꯦꯠꯕꯨ ꯑꯣꯏꯔꯣ ꯑꯗꯨꯃꯥꯏꯅ ꯍꯣꯝꯃꯦꯠ ꯐꯔꯇꯤꯂꯥꯏꯖꯔ ꯑꯣꯏꯔꯁꯨ ꯑꯗꯨꯃꯥꯏꯅ ꯍꯥꯞꯄ ꯑꯃ ꯆꯪꯉꯦꯕꯀꯣ ꯑꯗꯨꯒ ꯏꯁꯤꯡꯁꯤꯃ ꯋꯥꯠꯍꯟꯕ ꯁꯨꯡꯌꯥ ꯌꯥꯗ꯭ꯔꯦ ꯏꯁꯤꯡꯁꯤꯃ ꯆꯪꯉꯦ ꯑꯗꯨꯃꯥꯏꯅ ꯁꯨꯃꯥꯏꯅ ꯇꯧꯗꯅ ꯏꯁꯤꯡ ꯑꯗꯒꯤ ꯃꯥꯕꯨ ꯁꯦꯕꯥ ꯇꯧꯕꯤꯕ ꯑꯃ ꯆꯪꯉꯒꯗꯤ ꯁꯦꯕꯥ ꯇꯧꯕꯤꯕ ꯑꯃ ꯌꯥꯎꯔꯒꯗꯤ ꯃꯍꯩ ꯃꯔꯣꯡꯁꯦ ꯄꯣꯊꯣꯛ ꯃꯔꯥꯡ ꯀꯥꯏꯅ ꯄꯨꯊꯣꯛꯄ ꯉꯝꯒꯅꯤ